ꯃꯐꯝ ꯑꯁꯤꯗ ꯌꯥꯝꯅ ꯍꯦꯟꯅ ꯁꯤꯖꯤꯟꯅꯕꯁꯤꯡ ꯀꯝꯄꯦꯅꯤꯁꯤꯡ ꯑꯗꯨꯗꯤ ꯏꯌꯔꯇꯦꯜ ꯖꯤꯌꯣ ꯚꯣꯗꯥꯐꯣꯟ ꯑꯁꯤꯅꯤ ꯃꯐꯝ ꯑꯁꯤꯗ ꯌꯥꯡꯕ ꯅꯦꯠꯋꯥꯛ ꯑꯁꯤ ꯏꯌꯔꯇꯦꯜꯅꯤ ꯃꯐꯝ ꯑꯁꯤꯗ ꯇꯦꯂꯤꯐꯣꯟꯒꯤ ꯑꯣꯏꯅꯗꯤ ꯂꯣꯀꯦꯜ ꯅꯦꯠꯋꯥꯛ ꯂꯩꯇꯦ ꯑꯗꯨꯕꯨ ꯏꯟꯇꯔꯅꯦꯠ ꯁꯔꯚꯤꯁꯀꯤ ꯑꯣꯏꯅꯗꯤ ꯂꯣꯀꯦꯜ ꯅꯦꯠꯋꯥꯛ ꯁꯥꯔꯚꯤꯁ ꯄ꯭ꯔꯣꯚꯥꯏꯗꯔ ꯂꯩ